ꯆꯥꯝꯃꯒ ꯌꯥꯡꯈꯩ ꯅꯤꯄꯥꯟ ꯂꯤꯁꯤꯡ ꯑꯅꯤꯒ ꯆꯥꯇ꯭ꯔꯨꯛ ꯅꯤꯐꯨ ꯂꯤꯁꯤꯡ ꯌꯥꯡꯈꯩ ꯃꯔꯤꯒ ꯆꯅꯤꯄꯥꯟ ꯀꯨꯟꯊ꯭ꯔꯥ ꯂꯥꯛ ꯇꯔꯨꯛ ꯂꯤꯁꯤꯡ ꯌꯥꯡꯈꯩ ꯆꯥꯇ꯭ꯔꯦꯠ ꯀꯨꯟ ꯂꯥꯛ ꯅꯤꯄꯥꯟ ꯂꯤꯁꯤꯡ ꯍꯨꯝꯐꯨ ꯃꯉꯥ ꯆꯅꯤꯄꯥꯟ ꯇꯔꯥ